ꯁꯦꯜꯐ ꯍꯦꯜꯞ ꯒ꯭ꯔꯨꯞ ꯌꯥꯎꯕꯅ ꯑꯩꯈꯣꯏꯒꯤ ꯅꯨꯄꯤꯁꯤꯡꯗ ꯍꯥꯏꯇꯥꯔꯦ ꯁꯣꯠꯊꯔꯕ ꯅꯨꯄꯤ ꯑꯩꯈꯣꯏ ꯃꯔꯣꯝꯗꯣꯝ ꯂꯦꯞꯄ ꯉꯝꯖꯗꯕ ꯁꯦꯟꯊꯣꯛ ꯂꯝꯕꯤ ꯂꯩꯖꯔꯝꯗꯕ ꯑꯗꯒꯤ ꯃꯤꯃꯥꯡ ꯊꯣꯛꯑꯒ ꯋꯥ ꯉꯥꯡꯕ ꯉꯃꯝꯗꯕ ꯂꯥꯏꯔꯤꯛ ꯍꯩꯔꯒꯁꯨ ꯑꯩꯈꯣꯏꯒꯤ ꯃꯄꯥꯟ ꯊꯣꯛꯅ ꯊꯕꯛ ꯇꯧꯕ ꯉꯝꯗꯕ ꯁꯤꯒꯨꯝꯕ ꯃꯌꯥꯝꯁꯤꯅ ꯁꯦꯜꯐ ꯍꯦꯜꯞ ꯒ꯭ꯔꯨꯞꯅ ꯀꯥꯟꯅꯕ ꯃꯌꯥꯝꯁꯨ ꯄꯤ ꯑꯗꯨꯒ ꯁꯤꯒꯤ ꯃꯊꯛꯇꯁꯨ ꯅꯠꯇꯅ ꯑꯩꯈꯣꯏ ꯍꯤꯡꯅꯕꯒꯤ ꯂꯝꯕꯤ ꯑꯩꯈꯣꯏꯗ ꯕꯦꯡ ꯂꯣꯟꯕꯨ ꯑꯣꯏꯔꯣ ꯁꯤ ꯑꯥꯏ ꯑꯦꯐ ꯂꯣꯟꯕꯨ ꯑꯣꯏꯔꯣ ꯃꯌꯥꯝ ꯊꯥꯊꯔꯒ ꯑꯩꯈꯣꯏ ꯅꯨꯄꯤꯁꯤꯡꯁꯦ ꯑꯩꯈꯣꯏ ꯋꯤꯃꯦꯟ ꯑꯦꯝꯄꯥꯋꯔ ꯍꯥꯏꯗꯅ ꯑꯩꯈꯣꯏ ꯅꯨꯄꯤꯁꯤꯡꯁꯤꯅ ꯑꯩꯈꯣꯏ ꯊꯧꯅꯥ ꯂꯩꯅ ꯃꯔꯣꯝꯗꯣꯝ ꯂꯦꯞꯆꯕ ꯉꯝꯅꯕꯒꯤꯗꯃꯛꯇ ꯁꯤꯒꯨꯝꯕ ꯃꯌꯥꯝ ꯑꯁꯦ ꯁꯦꯜꯐ ꯍꯦꯜꯞ ꯒ꯭ꯔꯨꯞꯅ ꯀꯥꯟꯅꯕ ꯃꯌꯥꯝ ꯄꯤ ꯑꯩꯈꯣꯏꯗ